ꯑꯁꯤꯒꯤꯁꯤ ꯇ꯭ꯔꯥꯟꯁꯄꯣꯔꯠ ꯑꯦꯖꯦꯟꯁꯤ ꯑꯣꯏꯔꯕ꯭ꯔꯣ ꯑꯩ ꯁꯂꯥꯝ ꯖꯦꯁꯃꯤ ꯑꯩ ꯀꯛꯆꯤꯡꯗꯒꯤꯅꯤ ꯑꯩꯅ ꯉꯁꯤ ꯏꯝꯐꯥꯜꯗꯒꯤ ꯍꯜꯂꯛꯄꯗ ꯕꯁ ꯇꯣꯡꯖꯔꯛꯏꯕꯗꯨꯒꯤ ꯗ꯭ꯔꯥꯏꯚꯔꯑꯗꯨ ꯀꯣꯔꯣꯅꯥ ꯃꯇꯝꯁꯤꯗ ꯃꯥꯛꯁ ꯑꯨꯞꯇꯦ ꯁꯦꯅꯤꯇꯥꯏꯖꯔꯁꯨ ꯁꯤꯖꯟꯅꯗꯦ ꯒꯥꯔꯤ ꯊꯧꯅ ꯊꯧꯅ ꯃꯇꯤꯟꯁꯨ ꯁꯤꯠꯂꯤ ꯁꯤꯠ ꯃꯈꯩꯁꯨ ꯌꯥꯝ ꯃꯣꯠꯂꯤ ꯑꯗꯨꯒ ꯁꯦꯅꯤꯇꯥꯏꯖꯔ ꯁꯤꯖꯤꯟꯅꯔꯒ ꯇꯩꯊꯣꯛ ꯈꯣꯠꯇꯣꯛꯄꯁꯨ ꯇꯧꯗꯦ ꯑꯗꯨꯗ ꯇꯣꯡꯉꯤꯕ ꯃꯈꯩꯗꯨꯁꯨ ꯑꯃꯒ ꯑꯃꯒꯁꯨ ꯗꯤꯁꯇꯦꯟꯁ ꯑꯝꯃꯧ ꯇꯧꯅꯗꯦ ꯑꯩꯗꯤ ꯈꯪꯗꯃꯤꯅ ꯑꯩꯁꯨ ꯇꯣꯡꯁꯤꯜꯂꯨꯔꯦ ꯑꯗꯨꯅ ꯌꯥꯔꯒꯗꯤ ꯑꯦꯖꯦꯟꯁꯤ ꯃꯈꯩꯅ ꯑꯝꯇ ꯌꯦꯡꯁꯤꯟꯕꯤꯎ